ꯍꯧꯖꯤꯛꯀꯥꯟ ꯑꯉꯥꯡꯁꯤꯡꯅ ꯁꯥꯟꯅꯕ ꯒꯦꯝꯁ ꯑꯅꯧꯕꯁꯤꯡꯁꯦ ꯃꯣꯕꯥꯏꯜ ꯂꯤꯖꯦꯟ ꯄꯞꯖꯤ ꯒꯦꯝꯁ ꯀꯌꯥ ꯀꯌꯥ ꯂꯩ ꯑꯉꯥꯡꯁꯤꯡ ꯂꯣꯏꯅꯃꯛ ꯃꯣꯕꯥꯏꯜ ꯐꯣꯟꯗ ꯑꯣꯟꯂꯥꯏꯟ ꯑꯣꯏꯒꯦꯔꯥ ꯑꯣꯐꯂꯥꯏꯟ ꯑꯣꯏꯒꯦꯔꯥ ꯑꯗꯨꯝ ꯌꯥꯝꯅ ꯁꯥꯟꯅꯈ꯭ꯔꯕꯅꯤ ꯊꯥꯏꯅ ꯃꯇꯝꯗ ꯅꯨꯡ ꯃꯥꯔꯕꯜꯒꯨꯝꯕ ꯁꯥꯟꯅꯕꯅꯤ ꯑꯗꯨꯕꯨ ꯍꯧꯖꯤꯛꯀꯥꯟꯗꯤ ꯑꯗꯨꯝ ꯃꯃꯥ ꯃꯄꯥꯈꯣꯏꯒꯤ ꯃꯣꯕꯥꯏꯜ ꯐꯣꯟ ꯂꯧꯔꯒ ꯁꯥꯟꯅꯕꯅꯤ ꯏꯁꯅꯦꯛ ꯒꯦꯝ ꯄꯞꯖꯤ ꯃꯣꯕꯥꯏꯜ ꯂꯤꯖꯦꯟ ꯃꯥꯏꯟꯀ꯭ꯔꯥꯐ ꯄꯦꯠꯁꯃꯦꯟ ꯑꯁꯤ ꯃꯣꯕꯥꯏꯜ ꯒꯦꯝ ꯃꯈꯜ ꯈꯔ ꯑꯩꯈꯣꯏ ꯑꯉꯥꯡꯅ ꯁꯥꯟꯅꯕꯁꯤꯡꯅꯤ